ꯑꯩꯅ ꯑꯥꯃꯥꯖꯣꯟꯗꯒꯤ ꯕꯤꯕꯣ ꯋꯥꯟ ꯑꯩꯠ ꯋꯥꯟ ꯁꯤꯛꯁ ꯐꯣꯟ ꯑꯃ ꯂꯧꯖꯕꯅꯦ ꯑꯗꯣ ꯃꯥꯒꯤ ꯔꯥꯝꯅ ꯐꯣꯔ ꯖꯤ ꯕꯤ ꯑꯣꯏ ꯑꯗꯨꯒ ꯔꯣꯝꯅ ꯁꯤꯛꯇꯤ ꯐꯣꯔ ꯖꯤ ꯕꯤ ꯑꯣꯏ ꯑꯗꯨꯒ ꯃꯥꯒꯤ ꯕꯦꯇ꯭ꯔꯤꯅ ꯐꯥꯏꯚ ꯍꯟꯗ꯭ꯔꯦꯗꯅꯤ ꯄ꯭ꯔꯥꯏꯖꯅ ꯐꯤꯐꯇꯤꯟ ꯀꯦꯅꯤ ꯍꯥꯏꯕꯗꯤ ꯐꯣꯟꯁꯤꯒ ꯄ꯭ꯔꯥꯏꯖꯁꯤꯒ ꯌꯥꯝꯅ ꯆꯥꯟꯅꯗꯕ ꯍꯦꯛ ꯌꯦꯡꯕꯗ ꯐꯣꯟꯁꯤ ꯂꯤꯁꯤꯡ ꯑꯃ ꯑꯅꯤ ꯈꯛꯇꯪ ꯄꯤꯒꯗꯕ ꯑꯣꯏꯅ ꯇꯧꯕ ꯑꯗꯨꯒ ꯁꯤꯖꯤꯟꯅꯕ ꯃꯇꯝꯗꯁꯨ ꯌꯥꯝꯅ ꯅꯥꯇꯩ ꯆꯥꯗꯕ ꯑꯗꯨꯒ ꯄ꯭ꯔꯥꯏꯖꯅ ꯃꯥꯒꯤꯁꯤ ꯌꯥꯝꯅ ꯇꯥꯡꯕ ꯑꯣꯏꯑꯦ ꯑꯗꯨꯒ ꯑꯩꯗꯤ ꯑꯣꯟꯂꯥꯏꯟꯗ ꯍꯦꯛ ꯐꯣꯇꯣꯗꯣ ꯌꯦꯡꯕꯗ ꯄꯥꯝꯖꯕ ꯑꯣꯏꯗꯅ ꯑꯩꯅ ꯄꯥꯝꯕ ꯑꯣꯏꯒꯅꯤ ꯍꯥꯏꯅ ꯈꯜꯂꯒ ꯀꯛꯆꯔꯨꯕꯅꯤ ꯑꯗꯨꯕꯨ ꯑꯩꯒꯤ ꯑꯄꯥꯝꯕꯒꯤ ꯌꯥꯝꯅ ꯑꯣꯟꯅ ꯇꯩꯅꯕ ꯌꯥꯝ ꯊꯥꯋꯥꯏ ꯅꯨꯡꯉꯥꯏꯇꯕ ꯃꯑꯣꯡꯗ ꯂꯥꯛꯑꯦ ꯑꯗꯨꯅ ꯃꯔꯝ ꯑꯣꯏꯔꯒ ꯑꯩꯅ ꯐꯣꯟꯁꯤ ꯁꯤꯖꯤꯟꯅꯕ ꯃꯇꯝꯗ ꯌꯥꯝꯅ ꯅꯨꯡꯉꯥꯏꯇꯕ ꯌꯥꯝ ꯆꯌꯦꯠ ꯈꯣꯏꯌꯦꯠꯅꯕꯗꯨ ꯑꯣꯏꯔꯦ ꯑꯗꯨꯒ ꯃꯥꯒꯤ ꯕꯦꯇ꯭ꯔꯤ ꯐꯣꯟꯁꯤꯒꯤ ꯕꯦꯇ꯭ꯔꯤꯁꯤꯁꯨ ꯌꯥꯗ꯭ꯔꯦ ꯍꯥꯏꯕ ꯌꯥꯔꯦ ꯃꯔꯝꯗꯤ ꯑꯩꯅ ꯆꯥꯔꯖ ꯀꯨꯏꯅ ꯄꯨꯡ ꯑꯅꯤ ꯑꯍꯨꯝ ꯐꯝꯃꯒ ꯇꯧꯖꯕ ꯑꯗꯨꯕꯨ ꯃꯩ ꯑꯅꯤ ꯑꯍꯨꯝꯗꯒꯤ ꯍꯦꯟꯅ ꯀꯥꯗꯕ ꯑꯗꯨꯒ ꯌꯥꯝ ꯋꯥꯅ ꯑꯗꯨꯃꯥꯏꯅ ꯆꯥꯔꯖ ꯇꯧꯔꯒ ꯐꯣꯟꯁꯤ ꯅꯝꯕ ꯃꯇꯝꯗꯅ ꯐꯣꯟꯁꯤ ꯆꯥꯔꯖ ꯇꯧꯕ ꯃꯇꯝꯗꯅ ꯄꯨꯡ ꯃꯔꯤ ꯃꯉꯥꯒꯤ ꯃꯊꯛꯇ ꯆꯪꯕ ꯑꯗꯨꯒ ꯕꯦꯇ꯭ꯔꯤꯁꯤ ꯗꯥꯎꯟ ꯑꯣꯏꯔꯛꯄ ꯃꯇꯝꯗꯅ ꯄꯨꯡꯈꯥꯏ ꯑꯃꯃꯨꯛꯇꯪ ꯑꯣꯏꯕ ꯍꯥꯏꯕꯗꯤ ꯆꯥꯔꯖ ꯇꯧꯕꯗ ꯆꯪꯏꯕ ꯃꯇꯝꯗꯨꯒ ꯑꯩꯅ ꯌꯨꯁ ꯇꯧꯔꯒ ꯕꯦꯇ꯭ꯔꯤ ꯗꯥꯎꯟ ꯑꯣꯏꯔꯛꯏꯕ ꯃꯇꯝꯗꯨꯒ ꯌꯥꯝꯅ ꯈꯦꯅꯕ ꯁꯤꯅꯁꯨ ꯑꯩꯒꯤ ꯍꯥꯏꯕꯗꯤ ꯑꯩꯅ ꯊꯕꯛ ꯑꯃ ꯆꯠꯄ ꯃꯇꯝꯗ ꯑꯣꯏꯕꯇꯥꯔꯒꯁꯨ ꯑꯩꯒꯤ ꯕꯦꯇ꯭ꯔꯤꯁꯤ ꯌꯥꯝꯗ꯭ꯔꯕꯅꯤꯅ ꯑꯩꯅ ꯀꯔꯤꯒꯨꯝꯕ ꯊꯕꯛ ꯑꯃ ꯆꯠꯄ ꯃꯇꯝꯗꯁꯨ ꯌꯥꯝꯅ ꯅꯨꯡꯉꯥꯏꯇꯕ ꯍꯥꯏꯕꯗꯤ ꯑꯩꯅ ꯈꯤꯇꯪ ꯑꯩꯈꯣꯏꯒꯤ ꯌꯨꯝꯗꯒꯤ ꯀꯤꯂꯣꯃꯤꯇꯔ ꯑꯅꯤ ꯑꯍꯨꯝꯃꯨꯛꯀꯨꯝꯕ ꯆꯠꯈ꯭ꯔꯒꯗꯤ ꯑꯩꯒꯤ ꯐꯣꯟꯁꯤ ꯑꯣꯐ ꯑꯣꯏꯕ ꯑꯗꯨꯃꯥꯏꯅ ꯇꯧꯑꯦ ꯑꯗꯨꯒ ꯌꯨꯝꯒꯤ ꯃꯤꯒ ꯄꯥꯎ ꯐꯥꯎꯅꯕ ꯐꯪꯗꯕ ꯈꯨꯗꯣꯡ ꯊꯤꯕ ꯊꯦꯡꯅꯕ ꯑꯗꯨꯒꯨꯝꯕ ꯃꯌꯥꯝ ꯑꯃ ꯊꯣꯛꯑꯦ ꯑꯗꯨꯅ ꯃꯌꯥꯝꯁꯨ ꯑꯣꯟꯂꯥꯏꯟꯗꯤ ꯁꯣꯞ ꯇꯧꯕ ꯃꯇꯝꯗ ꯌꯦꯡꯉꯒ ꯐꯖꯅ ꯇꯧꯕꯤꯌꯣ ꯑꯗꯨꯗꯒꯤ ꯂꯥꯏꯕꯛ ꯊꯤꯕ ꯀꯅꯥꯒꯨꯝꯕ ꯑꯩꯒꯨꯝꯕꯅꯗꯤ ꯊꯋꯥꯏ ꯅꯨꯡꯉꯥꯏꯔꯣꯏ ꯑꯗꯨꯒ ꯐꯣꯟꯁꯤꯒꯤ ꯄ꯭ꯔꯥꯁꯁꯤ ꯐꯤꯞꯇꯤꯟ ꯀꯦꯅꯦꯕ ꯑꯩꯅ ꯂꯧꯔꯤꯁꯦ ꯑꯗꯨꯒ ꯐꯤꯞꯇꯤꯟ ꯀꯦ ꯑꯣꯏꯔꯒ ꯐꯣꯟꯁꯤꯒꯤ ꯑꯣꯏꯔꯝꯃꯤꯕ ꯃꯑꯣꯡꯁꯤꯒ ꯌꯥꯝꯅ ꯈꯦꯅꯕ ꯍꯦꯛ ꯌꯦꯡꯕꯗ ꯃꯤꯅꯁꯨ ꯌꯦꯡꯕ ꯃꯇꯝꯗ ꯑꯩꯅ ꯐꯣꯟꯁꯦ ꯑꯩꯒꯤ ꯄ꯭ꯔꯁꯇꯒꯤ ꯄꯨꯊꯣꯔꯛꯄ ꯃꯇꯝꯗ ꯌꯥꯝꯅ ꯆꯥꯎꯈꯠꯇꯕ ꯂꯋꯥꯏ ꯃꯆꯥꯅ ꯄꯥꯏꯕ ꯐꯣꯟ ꯃꯥꯟꯕ ꯑꯗꯨꯗꯨꯒ ꯐꯣꯟꯁꯤꯅꯕꯨ ꯑꯩꯅ ꯁꯤꯖꯤꯟꯅꯕꯁꯨ ꯅꯨꯡꯉꯥꯏꯇꯕ ꯄꯩꯁꯥꯅ ꯐꯤꯞꯇꯤꯟ ꯀꯦ ꯑꯁꯤꯅꯗꯤ ꯑꯃꯔꯣꯝꯗ ꯍꯥꯏꯔꯨꯔꯒꯗꯤ ꯌꯥꯝꯅ ꯁꯤꯖꯤꯟꯅꯕ ꯅꯨꯡꯉꯥꯏꯕ ꯐꯣꯟ ꯑꯃ ꯂꯧꯕ ꯃꯇꯝꯗꯁꯨ ꯂꯥꯏꯅ ꯐꯪꯒꯅꯤ ꯑꯗꯨꯕꯨ ꯑꯣꯟꯂꯥꯏꯟ ꯁꯣꯄꯤꯡꯗ ꯁꯤꯒꯨꯝꯕ ꯈꯨꯗꯣꯡꯊꯤꯕꯁꯤ ꯑꯩꯉꯣꯟꯗ ꯊꯦꯡꯅꯔꯦ ꯑꯗꯨꯒ ꯕꯦꯇ꯭ꯔꯤꯁꯤ ꯆꯥꯔꯖ ꯇꯧꯕ ꯃꯇꯝꯗꯁꯨ ꯌꯥꯝꯅ ꯅꯨꯡꯉꯥꯏꯇ꯭ꯔꯦ ꯑꯗꯨꯒ ꯆꯥꯔꯖꯔ ꯆꯥꯔꯖꯔꯁꯤ ꯑꯩꯒꯤ ꯆꯥꯔꯖꯔꯁꯤꯅ ꯍꯥꯏꯕꯗꯤ ꯐꯣꯟꯁꯦ ꯍꯦꯛꯇ ꯆꯥꯔꯖ ꯇꯧꯁꯤꯟꯕ ꯃꯇꯝꯗ ꯃꯩꯁꯤ ꯆꯪꯕ ꯆꯪꯗꯕ ꯁꯤꯒꯨꯝꯕ ꯄ꯭ꯔꯣꯕ꯭ꯂꯦꯝ ꯃꯌꯥꯝ ꯑꯃ ꯊꯣꯛꯄ ꯐꯣꯟꯁꯤ ꯆꯥꯔꯖꯔꯁꯤ ꯂꯩꯊꯦꯛꯀ ꯂꯩꯁꯤꯟꯒ ꯁꯨꯃꯥꯏꯅ ꯇꯧꯔꯒ ꯃꯇꯨꯡ ꯃꯇꯨꯡꯗ ꯆꯥꯔꯖꯤꯡ ꯑꯣꯏꯕ ꯑꯗꯨꯒ ꯐꯣꯟꯁꯦ ꯑꯩꯅ ꯆꯥꯔꯖ ꯇꯧꯕ ꯃꯇꯝꯗꯁꯨ ꯐꯣꯟꯁꯦ ꯃꯩ ꯆꯪꯗ꯭ꯔꯕꯅꯤꯅ ꯑꯩꯁꯨ ꯈꯨꯗꯣꯡꯊꯤꯕ ꯃꯌꯥꯝ ꯑꯃ ꯊꯣꯛꯄ ꯑꯗꯨꯒ ꯐꯣꯟꯁꯤꯒꯤ ꯃꯦꯃꯣꯔꯤꯁꯦ ꯃꯦꯃꯣꯔꯤꯁꯤꯅ ꯑꯩꯅ ꯐꯣꯇꯣꯁꯦ ꯆꯥꯃꯒꯤ ꯈꯤꯇꯪ ꯃꯊꯛ ꯑꯣꯏꯈꯠꯈꯤꯕ ꯇꯥꯔꯒꯗꯤ ꯐꯣꯟꯁꯦ ꯍꯦꯛꯇ ꯂꯨꯝꯕ ꯅꯝꯕ ꯃꯇꯝꯗ ꯑꯦꯞ ꯑꯃꯒ ꯑꯃꯒ ꯄꯪꯆꯣꯡꯇ ꯆꯣꯡꯁꯤꯟꯅꯕ ꯑꯗꯨꯒ ꯐꯣꯟꯁꯤ ꯍꯦꯡ ꯆꯠꯄ ꯍꯦꯡ ꯆꯠꯄ ꯍꯥꯏꯕꯗꯤ ꯑꯩꯅ ꯃꯦꯁꯦꯁ ꯊꯥꯔꯤꯃꯦꯅ ꯇꯧꯔꯅꯤ ꯑꯗꯨꯒ ꯃꯦꯁꯦꯁ ꯊꯥꯕ ꯑꯣꯏꯔꯒꯁꯨ ꯃꯌꯦꯛꯁꯦ ꯄꯨꯡꯅꯝꯇ ꯅꯝꯈꯤꯕ ꯀꯦꯃꯦꯔꯥꯗ ꯆꯪꯉꯒ ꯋꯥꯠꯆꯞꯇ ꯆꯪꯁꯤꯟꯕ ꯁꯤꯒꯨꯝꯕ ꯄ꯭ꯔꯣꯕ꯭ꯂꯦꯝ ꯃꯌꯥꯝ ꯑꯃ ꯊꯣꯛꯑꯦ ꯑꯗꯨꯒ ꯑꯩꯒꯤ ꯐꯣꯟꯁꯤꯒꯤ ꯀꯦꯃꯦꯔꯥꯁꯦ ꯀꯦꯃꯦꯔꯥ ꯀꯦꯃꯦꯔꯥꯁꯤꯁꯨ ꯌꯥꯗ꯭ꯔꯦ ꯃꯥꯒꯤ ꯀꯦꯃꯦꯔꯥꯒꯤ ꯃꯅꯤꯡꯁꯤꯁꯨ ꯃꯅꯤꯡꯒꯤ ꯀꯦꯃꯦꯔꯥꯁꯤꯁꯨ ꯑꯩꯈꯣꯏꯅ ꯕꯤꯗꯤꯌꯣ ꯅꯝꯕ ꯃꯇꯝꯗ ꯈꯤꯇꯪꯒ ꯀꯟꯅ ꯆꯦꯜꯂꯒ ꯅꯝꯃꯨꯕ ꯇꯥꯔꯒꯗꯤ ꯕꯤꯗꯤꯌꯣ ꯅꯝꯃꯤꯕ ꯐꯣꯟꯁꯤ ꯊꯛ ꯊꯛ ꯁ꯭ꯀ꯭ꯔꯤꯟꯁꯤ ꯅꯤꯛꯑꯒ ꯕꯤꯗꯤꯌꯣꯁꯤ ꯅꯝꯕ ꯀꯥꯟꯗ ꯍꯦꯛꯇ ꯐꯠ ꯂꯥꯎꯅ ꯍꯦꯡ ꯆꯠꯈꯤꯕꯒꯨꯝꯕ ꯑꯗꯨꯗꯒꯤ ꯃꯃꯥꯡꯒꯤ ꯀꯦꯃꯦꯔꯥꯁꯤꯁꯨ ꯁꯦꯡꯗꯦ ꯑꯩꯈꯣꯏꯅ ꯐꯣꯇꯣ ꯑꯃ ꯀꯥꯞꯄ ꯃꯇꯝꯗ ꯋꯥꯎꯔꯒ ꯆꯠꯄ ꯐꯣꯀꯁ ꯆꯨꯝꯗꯕ ꯐꯣꯀꯁ ꯍꯦꯛꯇ ꯐꯠ ꯐꯠ ꯃꯥꯡꯈꯤꯕ ꯑꯗꯨꯒꯨꯝꯕ ꯃꯌꯥꯝ ꯑꯃ ꯊꯣꯛꯑꯦ ꯑꯗꯨꯒ ꯑꯩꯒꯤ ꯐꯣꯟꯁꯦ ꯁꯤꯖꯤꯟꯅꯕꯗ ꯌꯥꯝꯅ ꯅꯨꯡꯉꯥꯏꯇ꯭ꯔꯦ ꯑꯩꯒꯤ ꯐꯣꯟ ꯁꯤꯒꯨꯝꯕ ꯊꯣꯛꯀꯗꯕ ꯑꯣꯏꯕ ꯇꯥꯔꯒꯗꯤ ꯃꯌꯥꯝꯁꯨ ꯑꯣꯟꯂꯥꯏꯟ ꯁꯣꯄꯤꯡ ꯇꯧꯕ ꯃꯇꯝꯗ ꯆꯦꯛꯁꯤꯟꯕꯤꯌꯨ